ꯕꯦꯅꯤꯐꯤꯠꯀꯤ ꯍꯥꯏꯔꯗꯤ ꯑꯉꯥꯡ ꯑꯣꯏꯕꯀꯥꯟꯗ ꯖꯒꯣꯏ ꯁꯥꯕ ꯍꯥꯏꯕꯁꯤ ꯌꯥꯝꯅ ꯕꯦꯅꯤꯐꯤꯠ ꯑꯣꯏꯌꯦ ꯍꯔꯥꯎꯁꯨ ꯍꯔꯥꯎꯍꯜꯂꯤ ꯑꯗꯨꯒ ꯃꯦꯃꯣꯔꯦꯕꯜꯁꯨ ꯑꯣꯏꯍꯜꯂꯤ ꯑꯉꯥꯡ ꯑꯣꯏꯕꯀꯥꯟꯗꯒꯤ ꯑꯩꯈꯣꯏꯒꯤ ꯃꯦꯃꯣꯔꯤ ꯅꯨꯡꯉꯥꯏꯊꯣꯛꯆꯕ ꯑꯃ ꯑꯣꯏꯌꯦ ꯗꯥꯟꯁ ꯍꯥꯏꯕꯁꯦ ꯑꯗꯨꯅ ꯗꯥꯟꯁꯁꯦ ꯌꯥꯝ ꯕꯦꯅꯤꯐꯤꯠ ꯂꯩꯌꯦ ꯍꯥꯏꯅ ꯑꯉꯥꯡꯉꯣꯟꯗꯗꯤ ꯑꯩꯅ ꯍꯥꯏꯅꯤꯡꯉꯤ